ꯍꯥꯏꯔꯤꯕ ꯑꯩꯈꯣꯏꯒꯤ ꯗꯤꯁꯇ꯭ꯔꯤꯛ ꯆꯥꯟꯗꯦꯜ ꯗꯤꯁꯇ꯭ꯔꯤꯛ ꯑꯁꯤꯗ ꯑꯐꯕ ꯗꯣꯛꯇꯔꯁꯤꯡ ꯃꯔꯥꯡ ꯀꯥꯏꯗꯦ ꯍꯥꯏꯖꯤꯅꯤꯛ ꯋꯥꯔꯠꯁꯤꯡ ꯑꯐꯕ ꯂꯩꯇꯦ ꯍꯤꯗꯥꯛ ꯂꯥꯛꯊꯛꯁꯤꯡꯗꯁꯨ ꯃꯔꯥꯡ ꯀꯥꯏꯗꯦ ꯑꯃꯁꯨꯡ ꯑꯇꯣꯞꯄ ꯈꯨꯠꯂꯥꯏꯁꯤꯡꯒꯨꯝꯕ ꯃꯐꯝ ꯑꯁꯤꯗ ꯂꯩꯔꯤꯕ ꯍꯦꯜꯠ ꯀꯤꯌꯥꯔꯒꯤ ꯔꯤꯁꯣꯔꯁꯁꯤꯡ ꯑꯁꯤꯅ ꯂꯩꯔꯤ ꯃꯤꯑꯣꯏꯁꯤꯡ ꯗꯔꯀꯥꯔ ꯂꯩꯕ ꯑꯗꯨ ꯐꯪꯍꯟꯕ ꯉꯝꯗꯦ ꯑꯗꯨꯅ ꯍꯥꯏꯔꯤꯕ ꯁꯤꯔꯤꯌꯁ ꯃꯇꯝ ꯑꯅꯥ ꯑꯌꯦꯛ ꯁꯦꯔꯤꯌꯁ ꯃꯇꯝ ꯂꯥꯛꯄ ꯃꯇꯝꯗꯗꯤ ꯗꯤꯁꯇ꯭ꯔꯤꯛ ꯑꯇꯣꯞꯄꯗ ꯅꯠꯇ꯭ꯔꯒ ꯁ꯭ꯇꯦꯠ ꯑꯇꯣꯞꯄꯗ ꯊꯣꯛꯇꯨꯅ ꯂꯥꯏꯌꯦꯡꯅꯩ ꯃꯔꯝꯗꯤ ꯗꯤꯁꯇ꯭ꯔꯤꯛ ꯑꯦꯔꯤꯌꯥ ꯑꯩꯈꯣꯏ ꯑꯁ꯭ꯋꯥꯏꯗꯗꯤ ꯃꯔꯥꯡ ꯀꯥꯏꯗꯦ ꯍꯣꯁꯄꯤꯇꯥꯜꯁꯨ ꯃꯔꯥꯡ ꯀꯥꯏꯗꯦ ꯐꯥꯔꯃꯥꯁꯤꯁꯤꯁꯨ ꯃꯔꯥꯡ ꯀꯥꯏꯗꯦ ꯑꯗꯨꯇ ꯅꯠꯇꯅ ꯈꯨꯠꯂꯥꯏ ꯂꯥꯏꯌꯦꯡꯅꯕ ꯈꯨꯠꯂꯥꯏꯁꯨ ꯃꯔꯥꯡ ꯀꯥꯏꯗꯦ ꯑꯗꯨꯅ ꯌꯥꯔꯒꯗꯤ ꯃꯔꯥꯡ ꯀꯥꯏꯅꯉꯥꯏꯒꯤ ꯑꯆꯧꯕ ꯒꯣꯕꯔꯃꯦꯟꯒꯤ ꯃꯤꯑꯣꯏꯁꯤꯡꯅ ꯐꯅꯕ ꯗꯣꯛꯇꯔ ꯍꯣꯁꯄꯤꯇꯥꯜ ꯆꯥꯎꯈꯠꯅꯕ ꯇꯧꯕꯤꯔꯗꯤ ꯐꯒꯗ꯭ꯔ ꯍꯥꯏꯅꯁꯨ ꯈꯜꯂꯤ ꯑꯗꯨꯗ ꯅꯠꯇꯅ ꯁꯤꯔꯤꯌꯁ ꯃꯇꯝꯗꯁꯨ ꯑꯅꯥ ꯑꯌꯦꯛ ꯁꯤꯔꯤꯌꯁ ꯂꯥꯀꯄ ꯃꯇꯝꯗ ꯀꯟꯕ ꯉꯝꯈꯤꯗꯕꯁꯨ ꯌꯥꯎꯏ ꯃꯔꯝꯗꯤ ꯑꯦꯔꯤꯌꯥ ꯑꯁꯤꯗ ꯗꯣꯛꯇꯔ ꯑꯐꯕ ꯂꯩꯇꯦ ꯍꯣꯁꯄꯤꯇꯥꯜ ꯃꯔꯥꯡ ꯀꯥꯏꯗꯦ ꯐꯥꯔꯃꯥꯁꯤꯁꯨ ꯃꯔꯥꯡ ꯀꯥꯏꯗꯦ ꯍꯤꯗꯥꯛ ꯂꯥꯡꯊꯛꯁꯨ ꯑꯌꯥꯝꯕ ꯐꯪꯕ ꯉꯝꯗꯦ ꯑꯗꯨꯅ ꯐꯅꯕ ꯒꯣꯔꯃꯦꯟꯅ ꯁꯤꯟꯕꯤꯔꯕꯗꯤ ꯌꯥꯝꯅ ꯐꯒꯗ꯭ꯔ ꯍꯥꯏꯅꯁꯨ ꯈꯜꯂꯤ ꯍꯥꯏꯔꯤꯕ ꯗꯤꯁꯇ꯭ꯔꯤꯛ ꯑꯁꯤꯗ ꯈꯨꯟ ꯌꯥꯝꯗ꯭ꯔꯕꯗ ꯈꯨꯟ ꯈꯨꯟ ꯌꯥꯡꯈꯩ ꯃꯨꯛꯇꯤ ꯂꯩꯔꯝꯕꯁꯨ ꯌꯥꯏ ꯆꯥꯃ ꯌꯧꯕꯁꯨ ꯌꯥꯏ ꯑꯗꯨꯗ ꯏꯃꯨꯡ ꯀꯌꯥꯝ ꯌꯥꯝꯂꯝꯒꯅꯤ ꯑꯗꯨꯅ ꯃꯤꯑꯣꯏꯁꯨ ꯌꯥꯝꯕꯒꯤ ꯃꯇꯤꯛ ꯍꯣꯁꯄꯤꯇꯥꯜꯁꯨ ꯌꯥꯝꯐꯝ ꯊꯣꯛꯄꯅꯤ ꯑꯗꯨꯅ ꯑꯩꯈꯣꯏ ꯑꯦꯔꯤꯌꯥ ꯑꯁꯤ ꯍꯣꯁꯄꯤꯇꯥꯂꯅ ꯃꯔꯥꯡ ꯀꯥꯏꯗꯕꯅ ꯑꯅꯥ ꯑꯌꯦꯛ ꯊꯣꯛꯂꯛꯄ ꯃꯇꯝꯗꯗꯤ ꯑꯇꯣꯞꯄ ꯁ꯭ꯇꯦꯠꯇ ꯑꯇꯣꯞꯄ ꯗꯤꯁꯇ꯭ꯔꯤꯛꯇ ꯂꯥꯏꯌꯦꯡꯕ ꯆꯠꯅꯕꯗ ꯄꯩꯁꯥ ꯂꯩꯇꯕ ꯃꯤꯗꯤ ꯌꯨꯝꯗ ꯑꯅꯥꯕ ꯈꯥꯡꯗꯨꯅ ꯂꯩꯕꯁꯨ ꯌꯥꯎꯅꯩ

ꯈꯥꯡꯗꯨꯅ ꯂꯩꯔꯛꯄ ꯃꯇꯝ ꯍꯦꯜꯂꯛꯄꯗ ꯑꯁꯤ ꯑꯅꯥ ꯊꯣꯛꯂꯛꯄꯁꯨ ꯌꯥꯎꯏ ꯑꯗꯨꯅ ꯃꯐꯝ ꯗꯤꯁꯇ꯭ꯔꯤꯛ ꯑꯁꯤꯗ ꯍꯣꯁꯄꯤꯇꯥꯂ ꯃꯔꯥꯡ ꯀꯥꯏꯔꯗꯤ ꯊꯣꯛꯂꯤꯕ ꯊꯧꯗꯣꯛꯁꯤꯡ ꯑꯁꯤ ꯊꯣꯛꯇꯕꯁꯨ ꯌꯥꯏ ꯍꯥꯏꯅꯁꯨ ꯈꯜꯂꯤ ꯑꯗꯨꯅ ꯍꯣꯁꯄꯤꯇꯥꯂ ꯃꯔꯥꯡ ꯀꯥꯏꯅꯕꯒꯤꯗꯃꯛꯇ ꯒꯣꯔꯃꯦꯟ ꯏꯝꯄ꯭ꯂꯣꯌꯤꯁꯤꯡꯅꯁꯨ ꯍꯥꯏꯖꯩ